ꯍꯥꯏꯕꯤꯌꯨ ꯃꯥꯟꯅꯦ ꯍꯥꯏꯕꯤꯌꯨ ꯑꯣ ꯑꯗꯣ ꯍꯥꯟꯅꯒꯤ ꯃꯃꯥꯡꯒꯤ ꯇꯦꯁꯠ ꯔꯤꯄꯣꯔꯠꯇꯤ ꯂꯩꯕꯤꯔꯤꯕ ꯅꯠꯇ꯭ꯔꯣ ꯑꯣ ꯑꯗꯨ ꯄꯨꯔꯒ ꯑꯗꯨ ꯅꯣꯡꯃ ꯑꯗꯨ ꯄꯨꯔꯒ ꯂꯥꯛꯄꯤꯔꯣꯅꯦ ꯑꯗꯨꯒ ꯑꯃꯨꯛꯀ ꯇꯦꯁꯠꯇꯣ ꯇꯧꯔꯁꯦ ꯑꯗꯨꯒ ꯗꯣꯛꯇꯔꯒ ꯇꯥꯟꯅꯔꯒ ꯃꯈꯥ ꯇꯥꯅ ꯍꯤꯗꯥꯛ ꯀꯩ ꯆꯥꯕ ꯌꯥꯔꯤꯒꯦ ꯍꯥꯏꯕꯗꯨ ꯗꯣꯛꯇꯔꯗ ꯇꯥꯟꯅꯔꯒ ꯃꯈꯥ ꯇꯥꯅ ꯍꯤꯗꯥꯛ ꯆꯥꯅꯕ ꯇꯧꯁꯦ ꯁꯦꯇꯥꯔꯗꯦꯁꯦ ꯑꯩꯒꯤ ꯑꯣꯐ ꯑꯣꯏꯗꯣꯏꯅꯦꯕꯀꯣ ꯑꯗꯨ ꯌꯥꯔꯒꯗꯤ ꯃꯣꯟꯗꯦꯗ ꯂꯥꯛꯄꯤꯔꯣꯅꯦ ꯑꯩ ꯃꯣꯟꯗꯦꯗ ꯂꯥꯛꯀꯅꯤꯌꯦ

ꯄꯨꯡ ꯌꯥꯔꯒꯗꯤ ꯉꯟꯅ ꯇꯤꯛꯀꯦꯠꯇꯨꯗꯤ ꯉꯟꯅ ꯀꯛꯄꯤꯔꯣ ꯍꯥꯏꯕꯗꯤ ꯃꯤ ꯌꯥꯝ ꯃꯤ ꯌꯥꯝꯕꯅꯤꯅꯀꯣ ꯑꯗꯣ ꯌꯥꯔꯒꯗꯤ ꯉꯟꯕ ꯌꯥꯝ ꯉꯥꯟꯕꯁꯤꯅ ꯑꯗꯨꯝ ꯅꯣꯏꯒꯤꯁꯨ ꯐꯒꯅꯤꯀꯣ ꯄꯨꯡ ꯃꯉꯥ ꯇꯔꯨꯛ ꯑꯗꯨꯋꯥꯏꯗ ꯇꯤꯛꯀꯦꯠꯇꯣ ꯑꯗꯨꯝ ꯀꯛꯄ ꯂꯥꯛꯄꯤꯔꯣ ꯍꯣꯏ ꯍꯣꯏ ꯍꯣꯏ ꯑꯣ ꯍꯣꯏ ꯍꯣꯏ ꯀꯥꯏꯗꯦ ꯀꯥꯏꯗꯦ ꯑꯣ ꯑꯣ ꯎꯝ ꯎꯝ ꯎꯝ